ꯍꯂꯣ ꯍꯂꯣ ꯍꯂꯣ ꯇꯥꯏꯌꯦ ꯇꯥꯏꯌꯦ ꯀꯩ ꯍꯥꯏꯕꯤꯒꯗꯝꯅꯣ ꯑꯣ ꯌꯥꯅꯤꯌꯦ ꯐꯤꯗꯨ ꯀꯔꯤ ꯐꯤ ꯁꯨꯕꯤꯒꯗꯅꯣ ꯂꯣꯏꯅꯃꯛ ꯑꯩꯈꯣꯏ ꯁꯤꯗ ꯑꯥ ꯕ꯭ꯂꯥꯡꯀꯦꯠ ꯌꯥꯅꯤ ꯁꯨꯕ ꯐꯤ ꯂꯣꯏꯅ ꯑꯩꯈꯣꯏꯁꯤ ꯁꯥꯔꯚꯤꯁ ꯂꯣꯏꯅ ꯇꯧꯋꯤ ꯀꯣꯠ ꯑꯗꯒꯤ ꯕ꯭ꯂꯥꯡꯀꯦꯠ ꯐꯤꯔꯣꯜ ꯂꯣꯏꯅ ꯂꯣꯏꯅ ꯑꯌꯥꯝꯕ ꯐꯤ ꯃꯈꯩ ꯂꯣꯏꯅ ꯁꯨꯖꯩ ꯀꯔꯤ ꯀꯩꯀꯩ ꯁꯨꯖꯒꯗꯕꯅꯣ ꯍꯥꯏꯔꯛꯑꯣ ꯎꯝ ꯑꯣ ꯌꯥꯅꯤ ꯌꯥꯅꯤ ꯑ ꯍꯣꯏ ꯌꯥꯅꯤ ꯑꯗꯨ ꯌꯥꯅꯤ ꯂꯣꯏꯅ ꯁꯨꯕ ꯑꯗꯨ ꯑꯩꯈꯣꯏꯒꯤꯗꯤ ꯑꯌꯨꯛꯀꯤ ꯄꯨꯡ ꯃꯥꯄꯟꯗꯒꯤ ꯍꯥꯡꯉꯦ ꯅꯨꯃꯤꯗꯥꯡꯋꯥꯏꯔꯝꯒꯤ ꯄꯨꯡ ꯃꯔꯤ ꯐꯥꯎꯕ ꯍꯥꯡꯉꯤ ꯑꯗꯨꯗ ꯑꯗꯨꯒ ꯐꯤ ꯁꯨꯕꯁꯤ ꯑꯩꯈꯣꯏ ꯅꯣꯡꯃꯗ ꯅꯤꯅꯤꯗꯗꯤ ꯑꯩꯈꯣꯏ ꯄꯤꯕ ꯉꯝꯗꯦ ꯃꯤ ꯑꯇꯣꯞꯄꯒꯤꯁꯨ ꯑꯣꯗꯔ ꯂꯩꯕꯅꯤꯅ ꯑꯗꯨꯝ ꯅꯤꯅꯤ ꯍꯨꯝꯅꯤ ꯃꯔꯤ ꯃꯉꯥꯅꯤ ꯑꯗꯨꯝ ꯆꯪꯉꯤ ꯑꯗꯨ

ꯌꯥꯅꯤꯌꯦ ꯄꯨꯔꯛꯑꯣ ꯑꯗꯨꯝ ꯁꯨꯖꯒꯦ ꯅꯣꯏꯒꯤ ꯁꯨꯒꯗꯕꯗꯣ ꯑꯗꯨꯝ ꯄꯣꯠꯇꯨ ꯐꯤ ꯃꯁꯤꯡꯗꯨ ꯑꯗꯨꯝ ꯄꯨꯔꯛꯑꯒ ꯑꯗꯨꯝ ꯁꯨꯔꯒ ꯎꯝ ꯍꯣꯏ ꯍꯣꯏ ꯎꯝ ꯎꯝ ꯎꯝ ꯍꯣꯏꯅꯦ ꯎꯝ ꯑꯧ ꯊꯥꯕꯤꯔꯛꯑꯣ ꯑꯗꯨꯝ ꯑꯩꯈꯣꯏ ꯅꯁꯥ ꯂꯥꯛꯇ꯭ꯔꯁꯨ ꯑꯗꯨꯝ ꯑꯣꯟꯂꯥꯏꯟꯗꯁꯨ ꯀꯩꯒꯨꯝꯕ ꯐꯤꯗꯨ ꯑꯗꯨꯝ ꯅꯁꯥꯅ ꯄꯨꯔꯛꯑꯒꯁꯨ ꯂꯧꯕ ꯂꯥꯛꯇ꯭ꯔꯁꯨ ꯑꯩꯈꯣꯏꯅ ꯑꯗꯨꯝ ꯊꯤꯜꯂꯛꯄ ꯌꯥꯏ ꯊꯤꯜꯂꯛꯀꯅꯤ ꯑꯗꯨꯝ ꯌꯨꯝꯗ ꯑꯗꯨꯝ ꯑꯦꯗ꯭ꯔꯦꯁꯇꯨꯗ ꯅꯈꯣꯏꯒꯤ ꯑꯦꯗ꯭ꯔꯦꯁꯇꯨꯗ ꯑꯗꯨꯝ ꯊꯤꯜꯂꯛꯀꯅꯤ ꯎꯝ ꯑꯪ ꯑꯥ ꯑꯗꯨꯗ ꯑꯗꯨꯝ ꯊꯤꯜꯂꯛꯀꯅꯤ ꯑꯪ ꯑꯪ ꯊꯥꯔꯛꯑꯒ ꯑꯗꯨꯝ ꯁꯦꯟꯗꯨꯁꯨ ꯑꯗꯨꯝ ꯖꯤꯄꯦꯗ ꯑꯗꯨꯝ ꯇꯧꯔꯛꯄ ꯑꯗꯨꯝ ꯌꯥꯒꯅꯤ ꯌꯥꯅꯤ ꯑꯗꯨ ꯑꯧ ꯌꯥꯏꯌꯦꯕ ꯌꯥꯏꯌꯦ ꯑꯗꯨꯝ ꯑꯩꯈꯣꯏꯒꯤ ꯑꯗꯨꯝ ꯑꯌꯥꯝꯕ ꯂꯣꯏꯅꯃꯛ ꯑꯩꯈꯣꯏꯒꯤ ꯁꯤꯗ ꯑꯗꯨꯝ ꯁꯨꯕ ꯂꯥꯛꯅꯔꯤꯕ ꯉꯥꯛꯇꯅꯤ ꯃꯔꯝ ꯆꯥꯅ ꯁꯨꯔꯒ ꯏꯁꯇ꯭ꯔꯤ ꯅꯨꯡꯇꯤ ꯇꯛꯑꯒ ꯑꯗꯒꯤ ꯕ꯭ꯂꯥꯡꯀꯦꯠꯀꯨꯝꯕ ꯁꯦꯒꯥꯏ ꯈꯣꯀꯥꯏꯕ ꯌꯥꯎꯔꯕꯁꯨ ꯑꯗꯨꯝ ꯐꯣꯠꯂꯤ ꯐꯣꯠꯂꯤꯀꯣ ꯑꯩꯈꯣꯏ ꯐꯣꯠꯂꯒ ꯑꯧ ꯂꯥꯛꯑꯦ ꯀꯁꯇꯃꯔ ꯃꯔꯥꯡ ꯀꯥꯏꯅ ꯑꯗꯨꯝ ꯎꯝ ꯑꯣꯔꯗꯔ ꯂꯥꯛꯑꯦ ꯑꯣꯔꯗꯔ ꯑꯗꯨꯝ ꯂꯥꯛꯑꯦ ꯂꯦꯞꯇꯦ ꯑꯩꯈꯣꯏꯒꯤꯁꯤ ꯁꯨꯡꯂꯦꯞ ꯂꯦꯞꯇꯦ ꯁꯥꯔꯚꯤꯁꯇꯤ ꯁꯥꯔꯚꯤꯁꯁꯤ ꯑꯗꯨꯝ ꯂꯦꯞꯇꯦ ꯅꯣꯡꯃꯒꯤ ꯆꯧꯔꯥꯛꯅ ꯑꯩꯈꯣꯏ ꯑꯗꯨꯝ ꯄꯩꯁꯥ ꯑꯗꯨꯝ ꯅꯣꯡꯃꯒꯤ ꯂꯨꯄꯥ ꯂꯤꯁꯤꯡ ꯑꯍꯨꯝ ꯃꯔꯤ ꯃꯉꯥꯃꯨꯛꯀꯤ ꯆꯥꯡꯒꯤ ꯐꯤ ꯑꯗꯨꯝ ꯁꯨꯕ ꯉꯝꯃꯤ ꯑꯗꯨꯝ ꯑꯗꯨꯝ ꯁꯨꯔꯤꯕ ꯑꯩꯈꯣꯏꯒꯤ ꯃꯇꯨꯡ ꯏꯟꯅ ꯑꯗꯨꯝ ꯐꯪꯉꯦꯗꯨꯅꯤ ꯄꯩꯁꯥꯗꯤ

ꯎꯝ ꯎꯝ ꯑꯪ ꯌꯥꯗꯝꯅꯤꯅ ꯑꯥ ꯁꯨꯏ ꯑꯪ ꯎꯝ ꯑꯧ ꯆꯨꯝꯃꯦ ꯑꯗꯨꯕꯨꯁꯨ ꯍꯣꯏ ꯑꯗꯨꯝꯕꯁꯨ ꯑꯗꯨꯝ ꯂꯥꯛꯑꯦ ꯃꯔꯝꯗꯤ ꯊꯕꯛ ꯏꯪꯈꯥꯡ ꯆꯠꯊꯣꯛ ꯈꯣꯠꯇꯣꯛꯈꯤꯕ ꯌꯨꯝꯗ ꯁꯨꯝ ꯁꯨꯕꯤ ꯆꯥꯝꯕꯤꯅꯕ ꯂꯩꯇꯕꯗꯨꯗꯤ ꯑꯩꯈꯣꯏꯅꯁꯨ ꯑꯗꯨꯝ ꯑꯗꯨꯝ ꯗꯤꯂꯤꯚꯔꯤ ꯇꯧꯔꯝꯅꯤꯅ ꯃꯤꯁꯤꯡꯁꯤꯅ ꯄꯣꯔꯛꯑꯦ ꯑꯗꯨꯝ ꯁꯥꯔꯤ ꯑꯣꯏꯔꯣ ꯁꯜꯋꯥꯔ ꯑꯣꯏꯔꯣ ꯑꯦꯅꯤ ꯄꯣꯠ ꯈꯨꯗꯤꯡꯃꯛ ꯑꯗꯨ ꯑꯩꯈꯣꯏꯅ ꯐꯖꯅ ꯁꯨꯗꯣꯛ ꯆꯥꯝꯊꯣꯛꯑꯒ ꯑꯗꯨꯝ ꯏꯁꯇ꯭ꯔꯤ ꯇꯧꯔꯒ ꯑꯗꯨꯝ ꯊꯤꯜꯂꯦ ꯎꯝ ꯌꯥꯅꯤ ꯌꯥꯅꯤ ꯎꯝ ꯁꯨꯏ ꯂꯣꯏꯅ ꯎꯝ ꯎꯝ ꯎꯝ ꯌꯥꯅꯤ ꯌꯥꯅꯤ ꯎꯝ ꯌꯥꯅꯤ ꯂꯣꯏꯅ ꯑꯗꯨꯝ ꯁꯨꯕ ꯌꯥꯅꯤ ꯂꯣꯏꯅ ꯁꯨꯖꯔꯤ ꯑꯩꯈꯣꯏꯒꯤꯁꯤꯗ ꯈꯨꯗꯣꯡ ꯆꯥꯕ

ꯎꯝ ꯎꯝ ꯑꯧ ꯗꯨꯀꯥꯟ ꯑꯣꯏꯅ ꯆꯥꯎꯅ ꯑꯗꯨꯝ ꯍꯥꯡꯉꯒ ꯂꯩꯕꯅꯦ ꯗꯨꯀꯥꯟ ꯑꯣꯏꯅ ꯆꯥꯎꯅ ꯂꯣꯟꯗꯔꯤꯒꯤꯅ ꯎꯝ ꯆꯥꯎꯅ ꯃꯐꯝꯗꯨ ꯌꯥꯝ ꯆꯥꯎꯅ ꯂꯩ ꯂꯥꯛꯑꯒ ꯑꯗꯨꯝ ꯌꯦꯡꯉꯒ ꯈꯪꯒꯅꯤ ꯂꯥꯛꯄꯗ ꯑꯗꯨꯝ ꯎꯅꯤ ꯑꯗꯨꯝ ꯈꯪꯒꯅꯤ ꯌꯥꯅꯤ ꯂꯥꯛꯄꯤꯌꯨ ꯑꯗꯨꯝ ꯎꯝ ꯍꯣꯏ ꯍꯣꯏ ꯍꯣꯏ ꯍꯣꯏ ꯂꯥꯛꯑꯣ ꯑꯗꯨꯝ ꯑꯗꯨꯝ ꯅꯣꯏꯒꯤ ꯂꯩꯀꯥꯏꯒꯤ ꯁꯨ ꯆꯥꯝꯒꯗꯕ ꯂꯩꯔꯁꯨ ꯑꯗꯨꯝ ꯋꯥꯔꯤꯗꯨ ꯋꯥꯔꯤꯗꯨ ꯎꯝ ꯑꯗꯨꯝ ꯁꯥꯎ ꯋꯥꯔꯤꯗꯨ ꯑꯗꯨꯝ ꯁꯥꯎ ꯁꯨꯃꯥꯏꯅ ꯎꯝ ꯎꯝ ꯎꯝ ꯍꯣꯏꯅꯦ ꯎꯝ ꯌꯥꯝ ꯐꯩ ꯁꯨꯃꯥꯏꯅ ꯍꯦꯛ ꯄꯣꯠꯇꯨ ꯌꯥꯝꯃꯗꯤ ꯗꯤꯁꯀꯥꯎꯟꯁꯨ ꯄꯤ ꯑꯗꯒꯤ ꯐꯤꯁꯨ ꯐꯖꯅ ꯑꯗꯨꯝ ꯁꯨꯔꯛꯏ ꯆꯥꯝꯃꯛꯏ ꯍꯥꯏꯕꯗꯣ ꯏꯅꯥꯎꯅ ꯋꯥꯔꯤꯗꯨ ꯑꯗꯨꯝ ꯁꯥꯔꯒ ꯑ ꯑꯗꯨꯝ ꯌꯥꯅꯤꯕ ꯑꯗꯨꯝ ꯍꯥꯏꯕ ꯑꯗꯩ ꯑꯩꯈꯣꯏ ꯑꯗꯨꯝ ꯑꯦꯚꯔꯇꯥꯏꯁ ꯀꯩꯀꯩꯁꯨ ꯑꯗꯨꯝ ꯇꯧꯊꯣꯛꯄꯅꯤ ꯑꯗꯨꯝ ꯐꯣꯟꯗ ꯐꯦꯁꯕꯨꯛꯇ ꯑꯗꯨꯝ ꯊꯥꯒꯠꯄꯅꯤ ꯑꯗꯨ ꯈꯨꯔꯥꯏ ꯈꯨꯔꯥꯏꯗꯅꯤ ꯎꯝ ꯈꯨꯔꯥꯏꯒꯤ ꯈꯨꯔꯥꯏ ꯈꯨꯔꯥꯏ ꯊꯣꯡꯈꯣꯡ ꯈꯨꯔꯥꯏꯗ ꯊꯣꯡ ꯂꯤꯇꯥꯟ ꯑꯃ ꯂꯩꯕꯗꯨ ꯑꯗꯨꯏ ꯃꯈꯣꯡꯗꯅꯤ ꯎꯝ ꯎꯝ ꯎꯝꯑꯗꯨ ꯎꯝ ꯎꯝ ꯌꯥꯅꯤ ꯌꯥꯅꯤ ꯑꯗꯨꯝ ꯎꯝ

ꯎꯝ ꯑꯗꯨꯃꯥꯏꯅ ꯑꯧ ꯑꯧ ꯑꯧ ꯑꯗꯨꯃꯥꯏ ꯂꯩ ꯂꯩ ꯑꯩꯈꯣꯏ ꯑꯗꯨꯝ ꯃꯤ ꯊꯝꯃꯒ ꯐꯖꯅ ꯁꯥꯔꯚꯤꯁꯁꯤ ꯃꯄꯨꯡ ꯐꯥꯅ ꯑꯗꯨꯝ ꯄꯥꯡꯊꯣꯛꯏꯕꯅꯤ ꯏꯟꯁꯥꯡꯁꯤ ꯈꯪꯗꯦ ꯑꯉꯥꯡ ꯅꯨꯕꯤꯅ ꯇꯧꯔꯝꯒꯗꯝꯃꯦ ꯑꯩꯗꯤ ꯗꯨꯀꯥꯟꯗ ꯂꯩꯔꯤꯝꯅꯤꯅ ꯒ꯭ꯌꯥꯟ ꯇꯥꯗ꯭ꯔꯤ ꯗꯨꯀꯥꯟ ꯊꯣꯔꯛꯑꯒ ꯍꯥꯡꯕꯅꯤ ꯑꯥ ꯑꯗꯨ ꯍꯣꯏ ꯑꯗꯨꯝ ꯏꯃꯥꯟꯅꯕ ꯏꯃꯥꯟꯅꯕꯤ ꯂꯩꯔꯁꯨ ꯑꯗꯨꯝ ꯍꯥꯏꯕꯤꯈꯣ ꯄꯥꯎꯗꯤ ꯁꯤ ꯁꯨꯃꯥꯏꯅ ꯂꯩꯔꯦ ꯁꯤꯗ ꯐꯤ ꯁꯨꯐꯝ ꯃꯔꯝ ꯆꯥꯕ ꯑꯧ ꯎꯝ ꯑꯧ ꯍꯣ ꯑꯗꯨꯗꯨ ꯎꯝ ꯎꯝ ꯎꯝ ꯑꯩ ꯁꯨꯕꯤꯒꯦ ꯄꯨꯟꯅ ꯑꯗꯨꯝ ꯑꯣꯛꯇꯣ ꯑꯝꯗ ꯄꯨꯔꯛꯑꯣ ꯑꯗꯨꯒ ꯑꯪ ꯑꯗꯨꯒ ꯎꯝ ꯑꯗꯨꯒ ꯊꯤꯟꯕꯀꯥꯟꯗꯕꯨꯗꯤ ꯑꯩꯈꯣꯏꯅ ꯑꯗꯨꯝ ꯑꯗꯨꯝ ꯍꯣꯝ ꯗꯤꯂꯤꯚꯔꯤ ꯑꯗꯨꯝ ꯇꯧꯕꯤꯔꯛꯀꯦ ꯑꯗꯨꯝ ꯑꯗꯨꯝ ꯅꯣꯏꯅ ꯂꯥꯛꯞ ꯁꯪꯗ꯭ꯔꯒꯁꯨ ꯑꯩꯈꯣꯏꯅ ꯅꯈꯣꯏꯒꯤ ꯑꯦꯗ꯭ꯔꯦꯁꯇꯨꯗ ꯑꯗꯨꯝ ꯊꯤꯜꯍꯜꯂꯛꯀꯦ ꯑꯗꯨ ꯑꯗꯨꯝ ꯗꯤꯂꯤꯚꯔꯤꯒꯤ ꯆꯥꯔꯖꯇꯤ ꯄꯪꯌꯥꯝ ꯌꯥꯝꯃꯣꯏ ꯑꯗꯨꯝ ꯈꯔꯇꯅꯤ ꯄꯣꯠꯇꯨ ꯄꯪꯌꯥꯝ ꯌꯥꯝꯅ ꯂꯧꯗꯦ ꯌꯦꯡꯉꯒ ꯑꯗꯨꯝ ꯃꯌꯥꯝꯗꯒꯤ ꯑꯗꯨꯝ ꯇꯥꯅ ꯇꯥꯅ ꯑꯗꯨꯝ ꯂꯧꯋꯦꯕ ꯐꯅꯤ ꯐꯅꯤ ꯐꯅꯤ ꯑꯗꯨꯝ ꯂꯥꯛꯄꯤꯌꯣ ꯑꯗꯨꯝ ꯎꯝ ꯎꯝ ꯌꯥꯅꯤ ꯌꯥꯅꯤ ꯎꯝ ꯇꯥꯊꯣꯛ ꯇꯥꯁꯤꯟ ꯇꯧꯅꯤ ꯌꯦꯡꯕꯤꯅꯤꯗ ꯌꯦꯡꯒꯅꯤꯗ ꯃꯃꯟꯗꯨꯗꯤ ꯌꯦꯡꯉꯒ ꯑꯗꯨꯝ ꯇꯥꯊꯣꯛ ꯇꯥꯁꯤꯟ ꯑꯗꯨꯝ ꯇꯧꯒꯦ ꯑꯗꯨꯝ ꯃꯃꯟꯗꯨꯗꯤ ꯌꯥꯅꯦꯕ ꯑꯗꯨꯝ ꯇꯥꯕ ꯈꯣꯠꯄꯗꯨ ꯑꯗꯨꯝ ꯌꯥꯅꯤ ꯑꯗꯨꯝ ꯂꯥꯛꯑꯣ ꯑꯗꯨꯝ ꯐꯤ ꯑꯗꯨꯝ ꯃꯔꯝ ꯆꯥꯅ ꯐꯤ ꯑꯉꯧꯕꯁꯨ ꯑꯩꯈꯣꯏ ꯐꯖꯅ ꯃꯔꯝ ꯆꯥꯅ ꯑꯗꯨꯝ ꯁꯨꯏ ꯐꯤ ꯑꯉꯧ ꯑꯔꯥꯛꯁꯨ ꯑꯗꯨꯝ ꯁꯨꯏꯌꯦꯕ ꯑꯉꯧꯕꯁꯨ ꯃꯆꯨ ꯐꯖꯅ ꯃꯔꯝ ꯆꯥꯅ ꯑꯗꯨꯝ ꯁꯨꯏꯌꯦꯕ ꯆꯨꯕ ꯈꯣꯠꯄ ꯌꯥꯎꯔꯁꯨ ꯎꯝ ꯍꯣꯏ ꯍꯣꯏ ꯍꯣꯏ ꯌꯥꯔꯦ ꯌꯥꯔꯦ ꯎꯝ ꯊꯝꯃꯦ ꯊꯝꯃꯦ